ꯍꯂꯣ

ꯑ ꯊꯥꯏꯌꯦ ꯃꯤ ꯀꯌꯥꯒꯤ ꯑꯣꯏꯕꯤꯒꯗꯣꯏꯅꯣ ꯃꯤ ꯑꯍꯨꯝꯒꯤ ꯑꯣ ꯀꯩꯁꯨ ꯀꯥꯏꯗꯦ ꯑꯗꯨ ꯇꯤꯀꯦꯠ ꯃꯃꯜꯁꯤ ꯍꯥꯟꯅꯗꯤ ꯅꯤꯐꯨ ꯑꯣꯏꯔꯝꯕꯅꯤ ꯍꯧꯖꯤꯛꯁꯤ ꯍꯨꯝꯐꯨ ꯑꯣꯏꯈ꯭ꯔꯦ ꯑꯦꯅꯤ ꯇꯥꯏꯝ ꯍꯥꯏꯕꯁꯦ ꯑꯗꯨꯝ ꯄꯨꯡ ꯃꯥꯄꯟꯗꯒꯤ ꯅꯨꯡꯗꯥꯡꯒꯤ ꯄꯨꯡ ꯇꯔꯨꯛꯐꯧ ꯑꯁꯤꯅꯤ ꯑꯩꯈꯣꯏꯒꯤ ꯆꯪꯕ ꯃꯇꯝ ꯍꯥꯏꯔꯒꯗꯤ

ꯌꯥꯅꯤ ꯌꯥꯅꯤ ꯑꯗꯨꯗꯤ ꯁꯟꯗꯦ ꯅꯨꯃꯤꯠꯇ ꯇꯤꯀꯦꯠ ꯑꯍꯨꯝ ꯑꯗꯨꯝ ꯊꯝꯕꯤꯔꯝꯃꯒꯦ ꯍꯣꯏ ꯍꯣꯏ